ꯃꯅꯤꯄꯨꯔꯁꯤ ꯀꯥꯡꯂꯨꯞ ꯀꯨꯟꯊ꯭ꯔꯥꯒꯤ ꯃꯊꯛꯇ ꯂꯩꯕ ꯀꯥꯡ ꯀꯩꯅꯣꯅꯦ ꯍꯥꯏꯇꯥꯔꯦ ꯁꯦ ꯏꯁꯇꯦꯠ ꯑꯃꯅꯦ ꯍꯥꯏꯇꯥꯔꯦ ꯁꯤꯒꯤ ꯇ꯭ꯋꯦꯟꯇꯤꯇꯨ ꯊꯥꯎꯖꯟ ꯊ꯭ꯔꯤ ꯍꯟꯗ꯭ꯔꯦꯗ ꯑꯦꯟ ꯇ꯭ꯋꯦꯟꯇꯤꯁꯕꯦꯟ ꯆꯥꯎꯕ ꯏꯁꯀ꯭ꯋꯥꯔ ꯀꯤꯂꯣꯃꯤꯇꯔ ꯆꯥꯎꯕ ꯃꯐꯝꯁꯤꯗ ꯀꯥꯡꯂꯨꯞꯁꯦ ꯃꯌꯥꯝ ꯂꯩꯒ꯭ꯔꯦ ꯀꯥꯡꯂꯨꯞ ꯃꯌꯥꯝꯁꯦ ꯑꯃꯠꯇ ꯃꯥꯟꯅꯗꯦ ꯃꯣꯏꯒꯤ ꯐꯤꯖꯦꯠ ꯆꯥꯛꯆꯥ ꯋꯥꯉꯥꯡ ꯁꯉꯥꯡ ꯑꯗꯒꯤ ꯂꯣꯟꯅ ꯆꯤꯡꯕꯁꯦ ꯑꯃꯠꯇ ꯃꯥꯟꯅꯗꯦ ꯃꯣꯏ ꯃꯣꯏꯒꯤ ꯆꯠꯅꯕꯤ ꯇꯣꯉꯥꯟꯂꯦ ꯇꯣꯉꯥꯟꯅ ꯂꯩꯖꯩ ꯍꯣꯏ ꯑꯗꯨ ꯑꯗꯨꯝ ꯑꯣꯏꯅꯃꯛ ꯃꯌꯥꯝ ꯂꯩꯃꯤꯟꯅꯔꯒꯁꯨ ꯑꯩꯈꯣꯏꯒꯤ ꯇꯣꯠꯅꯔꯒ ꯇꯤꯟꯅꯔꯒ ꯏꯆꯤꯟ ꯏꯅꯥꯎꯗꯧꯅ ꯂꯩꯕꯅꯤꯅ ꯋꯥꯔꯤꯁꯦ ꯂꯥꯞꯅ ꯂꯩꯕ ꯍꯥꯏꯕ ꯑꯝꯇ ꯂꯩꯇ꯭ꯔꯦ ꯑꯩꯈꯣꯏ ꯐꯖꯅ ꯋꯥꯔꯤ ꯁꯥꯟꯅꯩ ꯑꯗꯩꯗꯤ ꯆꯠꯇꯅ ꯎꯈ꯭ꯔꯨꯜꯗ ꯇꯃꯦꯡꯂꯣꯡꯗ ꯑꯗꯩꯗꯤ ꯑꯩꯒꯤ ꯃꯔꯤꯡꯒꯤ ꯏꯃꯥꯟꯅꯕ ꯃꯌꯥꯝ ꯃꯣꯌꯣꯟꯒꯤ ꯏꯃꯥꯟꯅꯕ ꯃꯌꯥꯝ ꯆꯣꯊꯦꯒꯤ ꯏꯃꯥꯟꯅꯕꯁꯤꯡ ꯃꯌꯥꯝ ꯄꯨꯟꯃꯤꯟꯅꯔꯒ ꯁꯨꯃꯥꯏ ꯗꯥꯏꯕꯔꯁ ꯑꯣꯏꯅ ꯌꯥꯝ ꯅꯨꯡꯁꯤ ꯆꯥꯟꯅꯅ ꯂꯩꯕ ꯂꯝꯅꯤ ꯍꯥꯏꯇꯥꯔꯦ